ꯉꯥꯒꯤ ꯑꯣꯏꯅ ꯐꯨꯔꯨꯞ ꯀꯥꯡꯂꯨꯞ ꯍꯥꯏꯕ ꯑꯃ ꯂꯩꯇꯦ ꯑꯗꯨꯒ ꯑꯩꯈꯣꯏꯒꯤ ꯉꯥꯒꯤ ꯑꯣꯏꯅ ꯅꯤꯉꯣꯜ ꯆꯥꯛꯀꯧꯕꯒꯨꯝꯕ ꯑꯗꯒꯤ ꯏꯃꯣꯏꯅꯨꯒꯨꯝꯕꯗ ꯑꯗꯨꯝꯕꯗ ꯉꯥꯒꯤ ꯃꯦꯂꯥꯑꯅꯗꯤ ꯃꯔꯛ ꯃꯔꯛꯇ ꯇꯧꯅꯩ ꯑꯗꯨꯒ ꯁꯤ ꯅꯠꯇꯅꯗꯤ ꯑꯇꯣꯞꯄꯗꯤ ꯂꯩꯇꯦ